ꯍꯟꯗꯛ ꯑꯩꯒꯤ ꯇ꯭ꯔꯥꯁ ꯕꯤꯟꯗ ꯑꯃꯣꯠꯄ ꯑꯀꯥꯏꯕꯁꯤꯡ ꯃꯌꯥꯝ ꯍꯥꯞꯆꯤꯜꯂꯛꯄ ꯃꯇꯨꯡꯗ ꯃꯈꯥꯗ ꯑꯍꯣꯕ ꯂꯩꯕꯅ ꯃꯔꯝ ꯑꯣꯏꯔꯒ ꯃꯈꯥꯗ ꯃꯍꯤ ꯆꯦꯟꯕ ꯍꯧꯔꯦ ꯑꯗꯨꯒ ꯃꯀꯨꯞ ꯃꯇꯥꯏꯁꯤꯡ ꯇꯥꯕ ꯍꯧꯔꯦ ꯑꯗꯨꯅ ꯃꯔꯝ ꯑꯣꯏꯔꯒ ꯑꯩꯒꯤ ꯇ꯭ꯔꯥꯁ ꯕꯤꯟꯁꯦ ꯑꯅꯧꯕ ꯑꯃ ꯁꯤꯟꯗꯣꯛꯇꯕ ꯌꯥꯗꯕꯅ ꯃꯔꯝ ꯑꯣꯏꯔꯒ ꯑꯩꯒꯤ ꯇ꯭ꯔꯥꯁ ꯕꯤꯟꯁꯦ ꯑꯅꯧꯕ ꯑꯃ ꯁꯤꯟꯕꯤꯌꯣ ꯍꯥꯏꯅ ꯍꯥꯏꯖꯅꯤꯡꯕꯅꯦ ꯑꯗꯨꯒ ꯇ꯭ꯔꯥꯁ ꯕꯤꯟꯅ ꯀꯥꯏꯔꯛꯄ ꯃꯇꯝꯗ ꯑꯩꯒꯤ ꯔꯨꯝꯒꯤ ꯃꯅꯝꯁꯦ ꯌꯥꯝꯅ ꯅꯝꯂꯛ ꯄꯒꯨꯝ ꯐꯥꯎꯌꯦ ꯑꯗꯨꯒ ꯑꯃꯣꯠꯄ ꯌꯨꯝ ꯁꯤꯠꯂꯛꯄ ꯃꯇꯝꯗꯁꯨ ꯑꯃꯣꯠꯄ ꯃꯌꯥꯝꯁꯨ ꯆꯥꯏꯔꯒ ꯂꯩꯍꯧꯕꯒꯨꯝꯅ ꯑꯩꯅ ꯑꯃꯣꯠꯄ ꯑꯃ ꯍꯥꯞꯆꯤꯜꯂꯨꯕ ꯃꯇꯝꯗ ꯑꯩꯒꯤ ꯐ꯭ꯂꯣꯔꯗ ꯑꯗꯨꯝ ꯇꯥꯔꯒ ꯂꯩꯕꯒꯨꯝꯅ ꯍꯣꯕꯅ ꯃꯔꯝ ꯑꯣꯏꯔꯒ ꯑꯍꯣꯕꯗꯨꯗ ꯇꯥꯔꯛꯄꯅ ꯃꯔꯝ ꯑꯣꯏꯔꯒ ꯇ꯭ꯔꯥꯁ ꯕꯤꯟ ꯍꯩꯗꯣꯛꯀꯦ ꯍꯥꯏꯅ ꯊꯥꯡꯕ ꯃꯇꯝꯗꯁꯨ ꯃꯌꯥꯝ ꯇꯥꯍꯧꯕ ꯇꯥꯍꯧꯔꯦ ꯃꯍꯤꯁꯨ ꯇꯥꯍꯧꯔꯦ ꯑꯗꯨꯅ ꯔꯨꯝꯗ ꯃꯥꯒꯤ ꯃꯅꯝꯁꯦ ꯂꯩꯍꯧꯔꯦ ꯑꯗꯨꯅ ꯃꯔꯝ ꯑꯣꯏꯔꯒ ꯑꯩꯒꯤ ꯇ꯭ꯔꯥꯁ ꯕꯤꯟꯁꯦ ꯌꯥꯔꯤꯃꯈꯩꯗꯤ ꯁꯤꯟꯗꯣꯛꯄꯤꯅꯕ ꯍꯥꯏꯖꯔꯛꯄꯅꯤ ꯑꯗꯨꯒ ꯑꯩꯒꯤ ꯇ꯭ꯔꯥꯁ ꯕꯤꯟꯒꯤ ꯇ꯭ꯔꯥꯁ ꯕꯤꯟꯁꯦ ꯑꯅꯧꯕ ꯑꯃ ꯁꯤꯟꯕꯤꯌꯣ ꯍꯥꯏꯅ ꯑꯩꯅ ꯍꯥꯏꯖꯅꯤꯡꯕꯅꯤ